ꯑꯥ ꯁꯤꯕꯨ ꯎꯄꯨ ꯀꯥꯡꯊꯣꯟ ꯆꯟꯕ ꯐꯔꯅꯤꯆꯔꯒꯤ ꯗꯨꯀꯥꯟ ꯑꯣꯏꯕꯤꯔꯕ꯭ꯔꯣ ꯑꯣ ꯑꯩꯒꯤ ꯑꯉꯥꯡ ꯂꯨꯍꯣꯡꯒꯗꯧꯕ ꯑꯃ ꯂꯩꯕ ꯑꯗꯨ ꯃꯥꯒꯤ ꯂꯨꯍꯣꯡꯕꯒꯤ ꯎꯄꯨ ꯀꯥꯡꯊꯣꯟ ꯁꯣꯐꯥ ꯇꯦꯕꯜ ꯑꯗꯒꯤ ꯐꯤꯌꯥꯟꯈꯣꯛ ꯁꯥꯏꯠ ꯇꯦꯕꯜ ꯑꯗꯨꯝꯕꯗꯨ ꯌꯦꯡꯒꯦꯅ ꯇꯧꯕ ꯀꯌꯥ ꯃꯃꯟꯅ ꯀꯌꯥ ꯀꯌꯥ ꯍꯥꯏꯔꯤꯕ ꯑꯗꯒꯤ ꯀꯔꯝꯕ ꯗꯤꯖꯥꯏꯟ ꯂꯩꯕꯒꯦ ꯑꯅꯧꯕ ꯑꯣ ꯂꯨꯍꯣꯡꯕꯁꯦ ꯍꯟꯗꯛ ꯃꯦꯒꯤ ꯇꯥꯡ ꯀꯔꯤ ꯀꯨꯟꯊ꯭ꯔꯥ ꯑꯗꯥꯏꯗ ꯀꯨꯟꯊ꯭ꯔꯥꯗꯅꯦ ꯑꯩꯈꯣꯏꯅ ꯎꯄꯨꯗꯨ ꯑꯩꯈꯣꯏꯅ ꯑꯅꯧꯕ ꯆꯟꯕꯁꯤ ꯄꯥꯝꯕꯕꯨꯗꯤ ꯄꯥꯝꯕ ꯑꯗꯨꯕꯨ ꯇꯥꯏꯃꯤꯡꯁꯤ ꯂꯨꯍꯣꯡꯕꯒꯤ ꯇꯥꯏꯃꯤꯡꯁꯤ ꯅꯛꯁꯤꯜꯂꯛꯑꯃꯤꯅ ꯍꯥꯟꯅ ꯆꯟꯕ ꯎꯄꯨ ꯀꯥꯡꯊꯣꯟ ꯑꯗꯨ ꯗꯤꯖꯥꯏꯟ ꯑꯅꯧꯕ ꯂꯩꯔꯒꯗꯤ ꯑꯗꯨꯗ ꯑꯣꯏꯅ ꯌꯦꯡꯖꯒꯦ ꯑꯗꯨ ꯃꯃꯟ ꯃꯊꯨꯝꯅ ꯀꯌꯥꯒꯨꯝꯕ ꯂꯩꯕꯒꯦ ꯎꯝ

ꯑꯣ ꯑꯣ ꯑꯗꯨꯒ ꯑꯩꯈꯣꯏꯒꯤ ꯗꯥꯏꯅꯤꯡ ꯇꯦꯕꯜꯗꯨꯅ ꯑꯩꯈꯣꯏ ꯀꯌꯥꯒꯨꯝꯕ ꯂꯩꯕ ꯑꯗꯒꯤ ꯑꯗꯨꯗꯤ ꯁꯣꯐꯥ ꯑꯩꯈꯣꯏ ꯚꯤ ꯑꯥꯏ ꯄꯤꯒꯨꯝꯕ ꯈꯔ ꯈꯤꯇꯪ ꯃꯃꯜ ꯈꯔ ꯇꯥꯔꯒꯁꯨ ꯈꯔ ꯅꯨꯡꯉꯥꯏꯕ ꯑꯗꯒꯤ ꯗꯤꯖꯥꯏꯟ ꯈꯔ ꯐꯖꯕ ꯑꯗꯒꯤ ꯈꯔ ꯀ꯭ꯋꯥꯂꯤꯇꯤ ꯈꯔ ꯂꯩꯕ ꯂꯥꯁꯇꯤꯡ ꯑꯣꯏꯕꯗꯣ ꯁꯣꯐꯥ ꯑꯥ ꯑꯗꯨꯅ ꯀꯌꯥꯒꯨꯝꯕꯗ ꯊꯥꯕꯤꯕꯅꯣ ꯑꯣ ꯎꯝ ꯑꯣ ꯑꯩꯈꯣꯏ ꯗꯥꯏꯅꯤꯡ ꯑꯣ ꯑꯗꯨ ꯗꯥꯏꯅꯤꯡ ꯇꯦꯕꯜꯁꯤꯅ ꯀꯌꯥꯒꯨꯝꯕ ꯂꯩꯕ ꯗꯥꯏꯅꯤꯡ ꯇꯦꯕꯜꯁꯦ ꯀꯔꯝ ꯀꯔꯝꯕ ꯗꯤꯖꯥꯏꯟꯁꯤ ꯑꯗꯨꯝ ꯆꯞ ꯃꯥꯟꯅꯕ꯭ꯔꯥ ꯑꯣ ꯑꯣ ꯑꯣ ꯂꯥꯁ ꯑꯣꯏꯅ ꯑꯣ ꯑꯇꯩꯁꯤ ꯑꯩꯈꯣꯏꯒꯤ ꯐꯤꯜꯇꯔ ꯊꯥꯡꯒꯠꯅꯉꯥꯏꯒꯤ ꯃꯆꯥ ꯑꯗꯨꯝꯕꯗꯤ ꯑꯗꯨꯝ ꯑꯄꯨꯟꯕꯗ ꯆꯤꯡꯏꯕ꯭ꯔꯥ ꯇꯣꯉꯥꯟ ꯑꯣꯏꯅ ꯂꯧꯕꯗ ꯀꯌꯥ ꯆꯤꯡꯕꯅꯣ ꯐꯤꯜꯇꯔ ꯊꯥꯡꯒꯠꯅꯉꯥꯏ ꯑꯩꯈꯣꯏꯒꯤ ꯑꯩꯈꯣꯏꯒꯤ ꯇꯨꯟ ꯃꯆꯥꯗꯣ ꯐꯤꯜꯇꯔꯒꯨꯝꯕ ꯏꯁꯤꯡ ꯐꯤꯜꯇꯔꯒꯤ ꯑꯣ

ꯑꯣ ꯄꯣꯠꯇꯤ ꯑꯗꯨꯝ ꯃꯈꯜ ꯁꯨꯅ ꯂꯩ ꯑꯗꯨꯝ ꯗꯤꯖꯥꯏꯟꯗꯤ ꯑꯗꯨꯝ ꯑꯅꯧ ꯑꯅꯧꯕ ꯑꯗꯒꯤ ꯃꯈꯜ ꯁꯨꯅ ꯑꯗꯨꯝ ꯊꯝꯕꯤꯕ꯭ꯔꯣ ꯐꯔꯅꯤꯆꯔꯗꯨꯕꯣ ꯑꯣ ꯑꯣ ꯑꯣ ꯑꯗꯨꯗꯤ ꯑꯩꯒꯤꯁꯨ ꯇꯥꯡ ꯀꯨꯟꯊ꯭ꯔꯥꯒꯤꯁꯤ ꯂꯧꯔꯒꯦ ꯑꯗꯒꯤ ꯑꯇꯩ ꯑꯇꯩꯁꯤꯡꯁꯨ ꯑꯩꯈꯣꯏ ꯂꯩꯀꯥꯏꯒꯤ ꯂꯨꯍꯣꯡꯒꯗꯧꯕ ꯏꯆꯜ ꯏꯆꯦꯁꯤꯡꯁꯤꯒꯤꯁꯨ ꯑꯗꯨꯝ ꯃꯣꯏꯗ ꯄꯥꯎ ꯄꯤꯔꯒ ꯑꯗꯨꯝ ꯂꯥꯛꯃꯤꯟꯅꯒꯦ ꯑꯗꯨ ꯑꯍꯣꯡꯕ ꯃꯃꯟꯗ ꯑꯗꯨꯃꯛ ꯄꯤꯕꯤꯌꯣ ꯑꯗꯨꯝ ꯈꯔ ꯌꯦꯡꯊꯣꯛ ꯌꯦꯡꯁꯤꯟ ꯇꯧꯔꯒ ꯑꯗꯨꯝ ꯑꯥ ꯑꯣ ꯑꯣ

ꯑꯥ ꯁꯥꯏꯠ ꯇꯦꯕꯜ ꯅꯠꯇꯦ ꯑꯩꯈꯣꯏꯒꯤ ꯈꯔꯨꯡ ꯐꯥꯟ ꯀꯣꯟꯊꯝꯐꯝ ꯍꯥꯏꯇꯔꯦꯅꯦ ꯑꯗꯨ ꯑꯗꯨꯈꯛꯇꯪ ꯂꯧꯔꯒꯅ ꯀꯌꯥꯒꯨꯝꯕ ꯃꯃꯟꯁꯤ ꯂꯩ ꯑꯗꯨ ꯑꯃ ꯈꯛꯇꯪ ꯂꯧꯔꯒꯅ ꯑꯗꯨꯝ ꯑꯃ ꯈꯛ ꯑꯗꯨꯝ ꯈꯥꯏꯕ ꯌꯥꯕꯔꯥ ꯁꯦꯠꯇꯒꯤ ꯇꯣꯉꯥꯟ ꯑꯣꯏꯅ ꯑꯩꯈꯣꯏ ꯏꯁꯥꯅ ꯆꯟꯖꯕ ꯌꯥꯕꯔꯣ ꯃꯐꯝꯗꯨꯗ ꯈꯨꯗꯣꯡ ꯆꯥꯕ ꯐꯪꯕ꯭ꯔꯣ ꯑꯣ ꯑꯣ ꯑꯗꯨꯗꯤ ꯑꯅꯧꯕ ꯗꯤꯖꯥꯏꯟꯅꯤꯅꯦ ꯑꯣ ꯑꯣ ꯑꯗꯨꯗꯤ ꯌꯥꯝ ꯐꯖꯔꯤꯖꯥꯠꯅꯤꯅꯦ ꯑꯗꯨ ꯑꯗꯨ ꯃꯃꯟꯁꯤ ꯑꯗꯨꯝ ꯈꯔ ꯈꯔ ꯑꯗꯨꯝ ꯌꯦꯡꯕꯤꯔꯣ ꯁꯨꯡꯁꯣꯏ ꯁꯣꯏꯗꯅ ꯂꯧꯕ ꯂꯥꯛꯑꯅꯤ ꯑꯗꯨ

ꯑꯥ ꯑꯋꯨꯟꯄꯣꯠ ꯄꯨꯔꯛꯇꯕꯁꯨ ꯌꯥꯎꯏ ꯑꯗꯒꯤ ꯑꯗꯨꯒꯨꯝꯕ ꯑꯩꯈꯣꯏꯒꯤ ꯂꯩꯇꯕ ꯍꯦꯛ ꯆꯟꯅꯤꯡꯕ ꯑꯗꯨꯝꯕ ꯂꯩꯕꯁꯨ ꯌꯥꯎꯋꯦꯕ ꯑꯩꯈꯣꯏ ꯀꯩꯔꯣꯏ ꯂꯩꯀꯥꯏꯗ ꯑꯗꯨ ꯑꯩ ꯏꯁꯥꯃꯛ

ꯑꯣ ꯑꯗꯨꯗꯤ ꯌꯥꯝ ꯐꯔꯤ ꯌꯥꯝꯅ ꯐꯕ ꯃꯐꯝꯅꯤꯅꯦ ꯑꯗꯨꯗꯤ ꯌꯥꯝꯅꯁꯨ ꯁꯦꯕ ꯑꯣꯏꯕ ꯑꯗꯒꯤ ꯄꯣꯠꯁꯨ ꯑꯗꯨꯝ ꯐꯕ ꯑꯗꯨꯗꯤ ꯑꯩ ꯑꯇꯣꯞꯄꯗꯁꯨ ꯑꯗꯨꯝ ꯑꯩ ꯍꯥꯏꯔꯒꯦ ꯑꯩ ꯏꯁꯥꯒꯤꯁꯨ ꯑꯗꯨꯝ ꯂꯧꯔꯒꯦ

ꯑꯧ ꯏꯆꯦ ꯊꯝꯃꯒꯦ ꯊꯝꯃꯒꯦ ꯂꯥꯛꯑꯒꯦ